ꯑꯩꯍꯥꯛꯁꯦ ꯆꯒꯦꯝꯄꯣꯝꯕ ꯌꯥꯝꯅ ꯄꯥꯝꯃꯦꯕ ꯅꯣꯡꯃꯗꯤ ꯆꯒꯦꯝ ꯄꯣꯝꯃꯦ ꯐꯖꯟꯅ ꯏꯃꯟꯅꯕꯤ ꯑꯃꯁꯨ ꯂꯥꯛꯇꯣꯔꯦ ꯍꯥꯏꯅ ꯍꯥꯏꯔꯛꯄꯗꯒꯤ ꯆꯒꯦꯝ ꯄꯣꯝꯕ ꯆꯁꯦ ꯍꯥꯏꯅ ꯍꯥꯏꯔꯦ ꯆꯒꯦꯝ ꯄꯣꯝꯕꯁꯦ ꯏꯃꯥꯟꯅꯕꯤꯒ ꯋꯔꯤ ꯁꯥꯟꯅꯔꯤꯉꯩꯗ ꯁꯣꯝꯗ ꯆꯒꯦꯝ ꯄꯣꯟꯕꯗꯣ ꯈꯔ ꯑꯩꯅ ꯌꯦꯡꯁꯜꯍꯧꯗꯕꯗꯒꯤ ꯆꯒꯦꯝ ꯄꯣꯝꯕꯗꯣ ꯈꯤꯇꯪ ꯀꯥꯔꯒ ꯂꯩꯔꯝꯃꯦ ꯀꯔꯝꯕꯗꯩ ꯑꯩꯁꯦ ꯏꯃꯥꯟꯅꯕꯤꯒ ꯋꯔꯤ ꯁꯅꯔꯨꯕꯗꯩ ꯀꯔꯦ ꯏꯃꯥꯟꯅꯕꯤꯗꯨꯁꯨ ꯄꯤꯖꯒꯦ ꯍꯥꯏꯅ ꯈꯜꯂꯝꯕꯅꯤ ꯀꯥꯕꯗꯩ ꯑꯩꯁꯦ ꯃꯁꯤꯁꯤꯕꯨ ꯀꯃꯥꯏꯅ ꯇꯧꯔꯒ ꯍꯥꯎꯍꯟꯁꯤꯒꯦ ꯍꯥꯏꯅ ꯈꯟꯕꯗꯒꯤ ꯑꯩꯁꯦ ꯆꯒꯦꯝ ꯄꯣꯝꯕꯁꯦ ꯊꯥꯎ ꯁꯣꯛ ꯇꯧꯗꯕꯗꯣ ꯑꯩꯅ ꯁꯣꯛ ꯇꯧꯔꯗꯤ ꯍꯥꯎꯒꯗ꯭ꯔ ꯍꯥꯏꯅ ꯃꯅꯥ ꯃꯁꯤꯡ ꯑꯃꯨꯛꯀ ꯑꯃꯨꯛ ꯍꯥꯎꯒꯗꯕ ꯅꯠꯇꯦ ꯊꯥꯎ ꯁꯣꯛ ꯇꯧꯗ꯭ꯔꯤꯉꯩ ꯑꯩꯅ ꯈꯜꯂꯦ ꯑꯗ ꯃꯨꯛ ꯅꯧꯅ ꯁꯦꯝꯃꯨꯔꯗꯤ ꯃꯇꯝꯗꯣ ꯀꯨꯏꯅ ꯆꯪꯉꯅꯤꯅ ꯑꯩꯁꯦ ꯀꯃꯥꯏꯅ ꯇꯧꯔꯒ ꯐꯍꯟꯁꯤꯒꯦ ꯍꯥꯏꯅ ꯈꯟꯕꯗ ꯑꯩꯁꯦ ꯍꯋꯥꯏ ꯁꯤ ꯆꯒꯦꯝꯄꯣꯝꯕꯁꯦ ꯊꯥꯎ ꯁꯣꯛ ꯇꯧꯁꯜꯂꯒꯦ ꯍꯥꯏꯅ ꯈꯜꯂꯦ ꯊꯥꯎ ꯁꯧꯛ ꯇꯧꯁꯜꯂꯗꯤ ꯊꯥꯎ ꯁꯣꯛꯀꯤ ꯃꯅꯝꯗꯨꯅ ꯈꯤꯇꯪ ꯀꯥꯕꯗꯨ ꯐꯒꯗ꯭ꯔꯥ ꯍꯥꯏꯅ ꯑꯩꯁꯦ ꯈꯜꯂꯒ ꯑꯗꯨꯃꯥꯏ ꯇꯧꯅ ꯁꯣꯛ ꯇꯧꯔꯨꯕꯗꯩ ꯃꯅꯝ ꯅꯨꯡꯁꯤꯅ ꯈꯔ ꯀꯥꯕꯒꯤ ꯃꯅꯝꯗꯣ ꯐꯥꯗꯅ ꯈꯤꯇꯪ ꯍꯥꯎꯗꯨꯅ ꯂꯩꯔꯝꯃꯦ